ꯎꯝ ꯍꯂꯣ ꯁꯤ ꯒꯝꯚꯤꯔꯁꯤꯡ ꯁꯣꯄꯤꯡꯒꯤ ꯑꯣꯏꯔꯕꯣ ꯑꯗꯣ ꯑꯩ ꯄꯣꯠ ꯈꯤꯇ ꯂꯩꯒꯦ ꯇꯧꯕꯅꯦ ꯑꯗꯣ ꯗꯨꯀꯥꯟ ꯅꯝꯕꯔ ꯀꯌꯥꯗ ꯂꯩꯗꯣꯏꯅꯣ

ꯑꯣ ꯑꯣ ꯑꯗꯨꯗꯩꯗꯨꯗ ꯑꯩ ꯑꯩꯅ ꯀꯩꯀꯩꯅꯣ ꯈꯔ ꯄꯥꯝꯕ ꯈꯔ ꯄꯣꯠ ꯈꯔ ꯌꯦꯡ ꯌꯦꯡꯅꯤꯡꯕ ꯑꯗꯨ ꯑꯗꯨ ꯅꯪꯒꯤꯗ ꯌꯥꯎꯗ꯭ꯔꯒꯁꯨ ꯈꯔ ꯑꯗꯨꯝ ꯅꯪꯉꯣꯟꯗꯒꯤꯁꯨ ꯂꯧꯔꯒꯦ ꯑꯗꯨꯒ ꯈꯔ ꯑꯇꯩ ꯑꯇꯩꯁꯨ ꯑꯗꯨꯝ ꯌꯦꯡꯃꯤꯟꯅꯕ ꯌꯥꯒꯗ꯭ꯔꯣ ꯎꯝ ꯎꯝ ꯑꯌꯥꯝꯕ ꯑꯩꯈꯣꯏꯒꯤ ꯑꯗꯨꯗ ꯑꯩꯈꯣꯏꯒꯤ ꯐꯤꯔꯣꯟꯒꯤ ꯍꯥꯏ ꯇꯥꯔꯦ ꯑꯗꯨꯒꯨꯝꯕꯅꯕꯨꯗꯤ ꯑꯗꯥꯏꯗ ꯐꯪꯕ ꯑꯗꯨꯗ ꯑꯗꯨꯗ ꯑꯌꯥꯝꯕ ꯂꯣꯏ ꯐꯪꯒꯗꯣꯏ ꯅꯠꯇ꯭ꯔꯣ ꯎꯝ ꯍꯣꯏ ꯍꯣꯏ ꯑꯗꯣ ꯑꯩ ꯂꯥꯛꯄꯗꯤ ꯍꯧꯔꯦꯕꯀꯣ ꯌꯥꯝ ꯊꯨꯅ ꯂꯥꯛꯑꯅꯤ ꯑꯩ ꯑꯗꯨꯝ ꯀꯩꯅꯣꯇꯧꯔꯒ ꯑꯩ ꯂꯥꯛꯑꯒ ꯑꯗꯨꯝ ꯅꯪꯒ ꯑꯗꯨꯝ ꯏꯕꯥꯅꯤ ꯑꯗꯨꯝ ꯌꯦꯡꯃꯤꯟꯅꯔꯁꯤꯀꯣ ꯑꯗꯣ ꯑꯩ ꯑꯉꯥꯡꯁꯤꯡꯁꯨ ꯌꯥꯎꯔꯛꯀꯗꯣꯏꯅꯤ ꯎꯝ ꯎꯝ ꯎꯝ ꯀꯔꯤ ꯀꯔꯤ ꯀꯔꯤ ꯀꯔꯤ ꯒꯝꯚꯤꯔꯁꯤꯡꯁꯤꯕꯨ ꯍꯧꯖꯤꯛꯄꯨ ꯀꯃꯥꯏ ꯀꯃꯥꯏ ꯇꯧꯔꯤꯒꯦ ꯗꯨꯀꯥꯟꯁꯤꯡꯁꯤꯕꯣ

ꯑꯣ ꯑꯗꯨꯅꯤꯅꯦ ꯍꯥꯟꯅꯗꯤ ꯏꯔꯥꯡꯁꯤꯅ ꯍꯧꯖꯤꯛꯁꯦ ꯗꯨꯀꯥꯟꯒꯁꯤ ꯏꯍꯥꯡ ꯍꯥꯡꯅꯗꯕꯁꯤꯗ ꯑꯩ ꯍꯥꯟꯅ ꯍꯪꯒꯦꯅ ꯍꯪꯉꯤꯅꯤꯅꯦ ꯅꯪꯒꯤ ꯅꯝꯕꯔꯁꯤ ꯃꯤꯉꯣꯟꯗꯒꯤ ꯂꯧꯔꯒ

ꯐꯔꯦ ꯑꯗꯣ ꯈꯔ ꯌꯦꯡꯉꯒ ꯇꯧꯔꯁꯤ ꯍꯧꯖꯤꯛꯁꯦ ꯑꯩꯈꯣꯏ ꯑꯉꯥꯡꯒꯩꯒ ꯄꯨꯟꯅ ꯌꯧꯔꯛꯇꯣꯔꯦꯀꯣ ꯌꯧꯔꯛꯇꯣꯔꯦ ꯑꯗꯨꯒ ꯂꯥꯛꯑꯒ ꯅꯪꯒꯤ ꯐꯤꯔꯣꯜ ꯀꯩꯀꯩ ꯈꯣꯉꯨꯞ ꯅꯨꯉꯨꯞ ꯂꯩꯕ ꯌꯥꯕ ꯌꯦꯡꯕ ꯌꯥꯕ ꯈꯔ ꯏꯕꯥꯏꯅꯤ ꯇꯧꯔꯒ ꯌꯦꯡꯃꯤꯅꯔꯁꯦ ꯀꯔꯤ ꯀꯔꯤ ꯄꯣꯠꯂꯝꯁꯤꯡꯗꯣ ꯍꯣ ꯍꯣꯏ ꯌꯥꯝ ꯐꯔꯦ ꯌꯥꯝ ꯅꯨꯡꯉꯥꯏꯖꯔꯦ ꯑꯗꯨꯗꯤ ꯑꯩ ꯌꯧꯁꯜꯂꯛꯑꯦ ꯑꯗ ꯊꯝꯕꯤꯔꯣꯀꯣ ꯑꯩ ꯑꯗꯨꯝ ꯀꯥꯈꯠꯂꯛꯑꯒꯦ ꯐꯔꯦ ꯐꯔꯦ ꯊꯦꯡꯀꯤꯌꯨ ꯊꯦꯡꯀꯤꯌꯨ